ꯑꯩ ꯏꯁꯩ ꯌꯥꯝꯅ ꯇꯥꯏ ꯑꯗꯨꯒꯤꯗꯨꯒ ꯑꯩꯅ ꯇꯥꯕ ꯏꯁꯩꯁꯦ ꯑꯗꯨꯝ ꯔꯣꯛꯀꯨꯝꯕ ꯑꯣꯏꯔꯁꯨ ꯑꯗꯨꯗꯒꯤ ꯃꯅꯤꯄꯨꯔ ꯀ꯭ꯂꯥꯁꯤꯀꯦꯜꯕꯨ ꯑꯣꯏꯔꯁꯨ ꯍꯤꯟꯗꯤꯒꯤ ꯑꯗꯨꯗꯒꯤ ꯃꯅꯤꯄꯨꯔꯤꯒꯤ ꯑꯩꯈꯣꯏ ꯃꯇꯝ ꯏꯁꯩꯕꯨ ꯑꯣꯏꯔꯁꯨ ꯑꯁꯨꯝꯕꯁꯦ ꯌꯥꯝ ꯄꯥꯝꯖꯩ ꯑꯗꯨꯝ ꯁꯥꯗꯥꯅꯟꯗ ꯍꯣꯏꯒꯨꯝꯕ ꯑꯗꯨꯗꯒꯤ ꯔꯣꯛ ꯀꯨꯝꯕꯗꯗꯤ ꯍꯥꯏꯔꯔꯣꯏꯒꯦ ꯑꯗꯨꯗꯨꯒ ꯁꯥꯗꯥꯅꯟꯗ ꯍꯣꯏꯒꯨꯝꯕ ꯑꯗꯨꯗꯒꯤ ꯔꯟꯕꯤꯔ ꯊꯧꯅ ꯑꯗꯨꯗꯩ ꯑꯗꯨꯝ ꯃꯅꯤꯄꯨꯔꯒꯤ ꯁꯩꯁꯛꯄꯁꯤꯡꯗ ꯌꯥꯝꯅ ꯄꯥꯝꯖꯕ ꯍꯥꯏꯇꯥꯔꯦ ꯃꯣꯏꯁꯤ ꯑꯗꯨꯗꯒꯤ ꯇꯞꯇꯥꯒꯨꯝꯕ ꯌꯥꯝꯅ ꯄꯥꯝꯖꯩ

ꯔꯟꯕꯤꯔ ꯊꯧꯅꯥꯒꯤ ꯏꯁꯩꯁꯤꯅ ꯏꯁꯩ ꯑꯏꯪꯕꯒꯨꯝꯕ ꯑꯗꯨꯗꯩ ꯀꯥꯏꯅꯕꯒꯨꯝꯕ ꯑꯁꯨꯝꯕꯒꯤ ꯏꯁꯩꯁꯤꯗ ꯌꯥꯝ ꯁꯩꯊꯥꯕꯒꯨꯝꯕ ꯏꯁꯩꯒꯨꯝꯕꯁꯤꯗ ꯌꯥꯝ ꯁꯛꯄ ꯍꯥꯏꯕꯇꯥꯔꯦ ꯃꯥꯁꯤꯅ ꯃꯇꯝ ꯏꯁꯩꯒꯨꯝꯕꯗ ꯑꯗꯨꯒꯨꯝꯕꯁꯤꯅ ꯃꯣꯏꯁꯤ ꯌꯥꯝꯅ ꯄꯥꯝꯖꯩ ꯑꯗꯨꯒꯤꯗꯨꯒ ꯇꯞꯇꯥꯒꯨꯝꯕꯁꯤꯅ ꯑꯃꯨꯛ ꯍꯧꯖꯤꯛ ꯍꯧꯖꯤꯛ ꯊꯣꯛꯏꯕ ꯊꯧꯗꯣꯛ ꯋꯥꯊꯣꯛꯀꯨꯝꯕꯁꯤꯗ ꯌꯥꯝꯅ ꯇꯧꯕ ꯍꯥꯏꯕꯇꯥꯔꯦ ꯌꯥꯝꯅ ꯁꯛꯄ ꯍꯥꯏꯕꯇꯥꯔꯦ ꯑꯗꯨꯒꯤꯗꯨꯅ ꯃꯣꯏꯁꯦ ꯑꯦꯄ꯭ꯂꯥꯏ ꯇꯧꯌꯦ ꯃꯣꯏꯅ ꯑꯦꯄ꯭ꯂꯥꯏ ꯇꯧꯕꯁꯦ ꯑꯗꯨꯅ ꯃꯣꯏꯒꯨꯝꯕꯁꯦ ꯌꯥꯝꯅ ꯄꯥꯝꯖꯕ ꯍꯥꯏꯕꯇꯥꯔꯦ